ꯍꯧꯖꯤꯛꯀꯤ ꯃꯇꯝꯗ ꯁ꯭ꯀꯨꯜ ꯀꯣꯂꯦꯖ ꯄ꯭ꯔꯥꯏꯚꯦꯠꯀꯤ ꯑꯣꯏꯅ ꯂꯤꯡꯈꯠꯂꯛꯂꯤꯕꯁꯦ ꯑꯐꯕ ꯈꯣꯡꯊꯥꯡꯗꯤ ꯑꯣꯏꯒꯅꯤ ꯑꯗꯨꯕꯨ ꯄ꯭ꯔꯥꯏꯚꯦꯠ ꯁ꯭ꯀꯨꯜ ꯑꯃꯁꯨꯡ ꯀꯣꯂꯦꯖꯇ ꯃꯍꯩ ꯃꯁꯤꯡꯒꯤꯗꯃꯛꯇ ꯑꯩꯈꯣꯏꯅ ꯂꯧꯅꯔꯤꯕ ꯐꯤ ꯃꯌꯥꯝꯁꯤꯡ ꯑꯁꯦ ꯑꯃꯁꯨꯡ ꯀꯣꯆꯤꯡ ꯐꯤ ꯃꯌꯥꯝꯁꯤꯡ ꯑꯁꯤꯅ ꯍꯧꯖꯤꯛ ꯃꯥꯂꯦꯝꯁꯤꯗ ꯂꯩꯔꯤꯕ ꯑꯩꯈꯣꯏꯒꯤ ꯃꯍꯩ ꯃꯁꯤꯡꯒꯤ ꯂꯝꯕꯤꯁꯤꯗ ꯈꯣꯡ ꯂꯝꯖꯦꯜ ꯇꯥꯟꯅꯔꯤꯕ ꯑꯁꯤꯗ ꯄꯩꯁꯥꯒꯤ ꯑꯣꯏꯕ ꯂꯝꯖꯦꯜ ꯑꯣꯏꯅ ꯑꯣꯟꯊꯣꯛꯄ ꯑꯁꯤꯃꯗꯤ ꯍꯧꯖꯤꯛꯀꯤ ꯂꯤꯡꯈꯠꯂꯛꯂꯤꯕ ꯄ꯭ꯔꯥꯏꯚꯦꯠ ꯑꯃꯁꯨꯡ ꯀꯣꯂꯦꯖ ꯍꯥꯏꯔꯤꯕ ꯑꯁꯤꯅ ꯐꯠꯍꯟꯗꯦ ꯍꯥꯏꯅ ꯂꯧꯋꯤ